ꯑꯗꯨꯒ ꯑꯩꯅ ꯀꯥꯞꯈ꯭ꯔꯕ ꯃꯇꯨꯡꯗ ꯁꯥꯔꯇꯤꯐꯤꯀꯦꯠꯁꯦ ꯈꯨꯗꯛꯇ ꯑꯗꯨ ꯅꯨꯃꯤꯠꯇ ꯄꯤꯕ꯭ꯔ ꯅꯠꯇ꯭ꯔꯒ ꯀ꯭ꯌꯥꯝ ꯀꯨꯏꯅ ꯂꯩꯔꯒ ꯄꯤꯒꯦ ꯐꯔꯁ ꯗꯣꯁꯅ ꯌꯥꯔꯕ꯭ꯔ ꯅꯠꯇ꯭ꯔꯒ ꯁꯦꯀꯦꯟ ꯗꯣꯁ ꯊꯔꯠ ꯗꯣꯁꯀꯨꯝꯕ ꯀꯥꯞꯀꯗ꯭ꯔ ꯑꯗꯨꯒ ꯑꯩꯅ ꯐꯔꯁ ꯗꯣꯁꯇꯣ ꯁꯣꯝꯗ ꯁꯤꯗ ꯀꯥꯞꯈ꯭ꯔꯗꯤ ꯁꯦꯀꯦꯟ ꯗꯣꯁ ꯊꯔꯠ ꯗꯣꯁꯇꯣ ꯑꯇꯣꯞꯄ ꯂꯝꯗ ꯀꯥꯞꯄ ꯌꯥꯕ꯭ꯔ ꯌꯥꯗꯕ꯭ꯔ ꯑꯗꯨꯁꯨ ꯍꯥꯏꯕꯤꯌꯣ ꯑꯗꯨꯒ ꯑꯩꯅ ꯌꯨꯝꯗ ꯍꯜꯂꯛꯄ ꯀꯥꯟꯗ ꯑꯗꯨꯒꯤ ꯁꯔꯇꯤꯐꯤꯀꯦꯠꯅ ꯂꯥꯛꯄ ꯌꯥꯒꯗ꯭ꯔ ꯅꯠꯇ꯭ꯔꯒ ꯌꯥꯔꯣꯏꯗ꯭ꯔ ꯑꯗꯨꯁꯨ ꯍꯥꯏꯕꯤꯌꯣ